ꯁꯣꯁꯦꯜ ꯃꯦꯗꯤꯌꯥꯒꯤ ꯀꯥꯅꯕꯁꯤꯡꯗꯤ ꯑꯩꯈꯣꯏꯅ ꯈꯨꯗꯛ ꯈꯨꯗꯛꯇ ꯊꯣꯛꯄ ꯄꯥꯎꯁꯤꯡ ꯐꯦꯁꯕꯨꯛꯇꯒꯤ ꯋꯥꯆꯞꯇꯒꯤ ꯑꯃꯁꯨꯡ ꯌꯨꯇ꯭ꯌꯨꯕꯇꯒꯤ ꯑꯩꯈꯣꯏꯅ ꯈꯪꯕ ꯉꯝꯃꯤ ꯑꯗꯨꯒ ꯁꯣꯁꯦꯜ ꯃꯦꯗꯤꯌꯥꯒꯤ ꯀꯥꯅꯕ ꯀꯥꯅꯗꯕ ꯍꯥꯏꯔꯒꯅ ꯃꯤꯒꯤ ꯀꯦꯔꯦꯛꯇꯔ ꯁꯣꯛꯄ ꯌꯥꯕ ꯑꯩꯈꯣꯏꯅ ꯁꯣꯁꯦꯜ ꯃꯦꯗꯤꯌꯥꯗ ꯊꯥꯒꯠꯄ ꯑꯁꯤꯅ ꯃꯁꯥꯁꯨ ꯑꯋꯥꯕ ꯅꯪꯒꯅꯤ ꯑꯃꯗꯤ ꯁꯣꯁꯦꯜ ꯃꯦꯗꯤꯌꯥꯗ ꯑꯩꯈꯣꯏꯅ ꯉꯥꯎꯗꯨꯅ ꯃꯇꯝ ꯆꯨꯞꯄꯗ ꯑꯦꯟꯇꯔꯇꯦꯟꯃꯦꯟ ꯇꯧꯔꯒ ꯂꯩꯗꯅ ꯐꯤꯂꯝꯒꯨꯝꯕ ꯌꯦꯡꯗꯅ ꯌꯨꯇ꯭ꯌꯨꯕꯀꯨꯝꯕ ꯌꯦꯡꯗꯅ ꯑꯩꯈꯣꯏꯅ ꯂꯩꯊꯣꯛꯂꯒꯗꯤ ꯑꯩꯈꯣꯏꯒꯤ ꯂꯥꯏꯔꯤꯛ ꯄꯥꯕꯗ ꯑꯀꯥꯏꯕ ꯃꯌꯥꯝ ꯑꯃ ꯂꯥꯛꯏ ꯃꯁꯤꯅ ꯃꯥꯡꯖꯕꯅꯤ